ꯑꯥ ꯍꯜꯂꯣ ꯑꯥ ꯍꯣꯏ ꯃꯥꯟꯅꯦ ꯍꯣꯏ ꯃꯥꯟꯅꯦ ꯑꯥ

ꯑꯣ ꯍꯣꯏ ꯍꯣꯏ ꯍꯣꯏ ꯍꯣꯏ ꯑꯁ ꯍꯟꯗꯛ ꯍꯟꯗꯛ ꯑꯣꯗꯔꯁꯤꯡꯁꯦ ꯂꯣꯏꯅ ꯀꯩꯅꯣ ꯇꯧꯋꯦ ꯗꯤꯂꯦ ꯇꯧꯔꯒꯀꯣ ꯗꯤꯂꯦ ꯇꯧꯈ꯭ꯔꯦ ꯍꯥꯏꯔꯒ ꯊꯥꯔꯛꯑꯦ ꯑꯗꯨ ꯂꯥꯛꯄꯕꯨꯗꯤ ꯊꯨꯅ ꯂꯥꯛꯀꯅꯤ ꯑꯗꯨꯕꯨ ꯍꯟꯗꯛꯇꯨ ꯀꯩꯅꯣ ꯀꯨꯝꯍꯩ ꯀꯔꯤ ꯀꯔꯤꯒꯨꯝꯕ ꯂꯩꯕꯒꯤ ꯈꯔ ꯗꯤꯂꯦ ꯇꯧꯈ꯭ꯔꯦ ꯇꯧꯈ꯭ꯔꯕ ꯃꯣꯏꯅ ꯀꯣ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯑꯥꯗ ꯑꯥꯗꯒꯤ ꯀꯨꯝꯍꯩ ꯀꯔꯤ ꯀꯔꯤꯒꯨꯝꯕ ꯂꯩꯈ꯭꯭ꯔꯦ ꯍꯥꯏꯕꯒꯤ ꯃꯣꯏꯅ ꯄꯨꯔꯛꯄꯤꯗꯕꯀꯣ ꯑꯗꯨꯒꯤꯅꯦꯅ

ꯑꯗꯨ ꯅꯣꯏ ꯍꯣꯏ ꯍꯣꯏ ꯍꯣꯏ ꯍꯣꯏ ꯍꯣꯏ ꯂꯥꯛꯑꯒꯗꯤ ꯑꯗꯨꯝ ꯄꯥꯎ ꯑꯩꯈꯣꯏꯅ ꯑꯩꯈꯣꯏꯅ ꯑꯗꯨꯝ ꯄꯥꯎ ꯄꯤꯒꯦ ꯂꯥꯛꯄ ꯃꯇꯝꯗ ꯀꯣ ꯍꯣꯏ ꯍꯣꯏ

ꯍꯣꯏ ꯍꯣꯏ ꯍꯣꯏ ꯍꯣꯏ ꯍꯣꯏ ꯍꯣꯏ ꯆꯨꯝꯃꯦ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯍꯣꯏ ꯍꯣꯏ ꯍꯣꯏ ꯃꯥꯟꯅꯦ ꯍꯣꯏ ꯍꯣꯏ ꯍꯣꯏ ꯑꯩꯈꯣꯏꯅ ꯍꯣꯏ ꯍꯣꯏ ꯍꯣꯏ ꯑꯦ ꯑꯦ ꯍꯣꯏ ꯍꯣꯏ ꯑꯦ ꯑꯦ ꯑꯦ ꯑꯦ ꯑꯦ ꯑꯦ ꯑꯦ ꯍꯣꯏ ꯍꯣꯏ ꯑꯦ